ꯍꯂꯣ ꯇꯥꯕ꯭ꯔꯣ ꯑꯁꯤ ꯖꯄꯥꯟ ꯋꯥꯔꯒꯤ ꯃꯦꯃꯣꯔꯤꯌꯜꯁꯦ ꯑꯝꯇ ꯌꯦꯡꯉꯨꯁꯤꯔꯣ ꯑꯗꯨ ꯅꯪ ꯒꯥꯔꯤꯒꯨꯝꯕꯗꯤ ꯂꯩꯒꯗ꯭ꯔꯣ ꯑꯣ ꯑꯗꯨ ꯃꯤ ꯀꯧꯁꯤꯟꯁꯤꯔꯣ ꯅꯠꯇ꯭ꯔꯒ ꯏꯕꯥꯟꯅꯤꯈꯛ ꯆꯠꯁꯤꯔꯣ ꯑꯣꯀꯦ ꯑꯗꯨ ꯑꯗꯨ ꯆꯥꯕ ꯈꯣꯠꯄꯩꯗꯤ ꯑꯗꯨꯝ ꯑꯥ ꯌꯧꯔꯒ ꯃꯦꯃꯣꯔꯤꯌꯦꯜ ꯃꯅꯥꯛ ꯃꯣꯏ ꯑꯗꯨ ꯃꯄꯥꯒꯤ ꯃꯅꯥꯛꯇꯨꯗ ꯍꯣꯇꯦꯜꯒꯨꯝꯕ ꯂꯩꯔꯗꯤ ꯑꯗꯨꯗ ꯑꯣꯏꯅ ꯆꯥꯔꯒ ꯂꯦꯛꯑꯁꯤꯅꯦ ꯍꯥ ꯍꯣꯏ ꯑꯗꯨ ꯑꯣꯏꯔꯗꯤ ꯍꯌꯦꯡ ꯑꯩ ꯆꯠꯂꯝꯗꯥꯏꯗ ꯅꯪꯕꯨ ꯑꯗꯨꯝ ꯀꯣꯜꯁꯦ ꯇꯧꯔꯛꯑꯒꯦ ꯑꯗꯨ ꯑꯣꯏꯔꯗꯤ ꯉꯁꯤꯒꯤꯗꯤ ꯂꯣꯏꯁꯤꯜꯂꯁꯦ ꯍꯥ ꯑꯣꯀꯦ ꯑꯣꯀꯦ